ꯍꯣꯁꯄꯤꯇꯥꯜ ꯃꯦꯅꯦꯖꯃꯦꯟ ꯑꯁꯤꯒ ꯒꯚꯔꯃꯦꯟꯠ ꯍꯣꯁꯄꯤꯇꯥꯜꯗꯒꯤ ꯗꯤ ꯄ꯭ꯔꯥꯏꯕꯦꯠ ꯍꯣꯁꯄꯤꯇꯥꯜꯅ ꯍꯦꯟꯅ ꯅꯤꯡꯊꯤꯅ ꯇꯧꯕꯒꯤ ꯃꯃꯤ ꯇꯥꯔꯤ ꯒꯔꯃꯦꯟ ꯍꯣꯁꯄꯤꯇꯥꯜꯁꯤꯡ ꯑꯁꯤꯗ ꯃꯤꯡ ꯆꯟꯕ ꯑꯃꯁꯨꯡ ꯂꯥꯏꯌꯦꯡꯕꯒꯤ ꯊꯧꯑꯣꯡ ꯑꯁꯤ ꯅꯤꯡꯊꯤꯅꯗꯤ ꯆꯠꯊꯩ ꯑꯗꯨꯝꯃꯛ ꯑꯣꯏꯅ ꯑꯣꯏꯗꯨꯅꯁꯨ ꯏꯁꯇꯥꯐꯁꯤꯡꯅ ꯐꯖꯅ ꯂꯝꯖꯤꯡꯕꯤꯗꯦ ꯑꯗꯨꯒ ꯄ꯭ꯔꯥꯏꯕꯦꯠ ꯍꯣꯁꯄꯤꯇꯥꯜꯁꯤꯡ ꯑꯁꯤꯗꯗꯤ ꯏꯁꯇꯥꯐꯁꯤꯡ ꯑꯁꯤꯅ ꯐꯖꯕ ꯅꯤꯡꯊꯤꯅ ꯑꯅꯥꯕꯁꯤꯡꯕꯨ ꯂꯝꯖꯤꯡꯕꯤꯕꯒꯤ ꯃꯃꯤ ꯇꯥꯔꯤ ꯑꯗꯨꯅ ꯂꯥꯏꯌꯦꯡꯕꯒꯤ ꯊꯧꯑꯣꯡ ꯑꯁꯤ ꯒꯔꯃꯦꯟ ꯍꯣꯁꯄꯤꯇꯥꯜꯗꯗꯤ ꯅꯤꯡꯊꯤꯅ ꯂꯥꯏꯌꯦꯡꯕꯁꯤ ꯈꯤꯇꯪ ꯋꯥꯠꯂꯤ ꯍꯥꯏꯖꯅꯤꯡꯏ